ꯁꯔꯣꯁ ꯑꯩꯅ ꯍꯧꯖꯤꯛ ꯀꯦꯕ ꯕꯨꯛ ꯇꯧꯕꯗꯣ ꯍꯧꯖꯤꯛꯐꯧ ꯌꯧꯔꯛꯇ꯭ꯔꯤꯁꯤ ꯀꯩꯗꯧꯔꯕꯖꯥꯠꯅꯣ ꯀꯩꯗꯧꯔꯕꯅꯣ ꯑꯩ ꯍꯧꯖꯤꯛ ꯄꯨꯡ ꯇꯔꯥꯗ ꯆꯠꯀꯗꯕ ꯌꯧꯒꯗꯕꯅꯦ ꯍꯧꯖꯤꯛꯇꯤ ꯄꯨꯡ ꯇꯔꯥꯃꯥꯊꯣꯏ ꯇꯥꯔꯦ ꯄꯨꯡ ꯑꯃ ꯍꯦꯟꯒꯠꯂꯛꯑꯦ ꯀꯔꯤ ꯌꯥꯗ꯭ꯔꯃꯣ ꯀꯔꯤ ꯇꯧꯔꯃꯣ ꯑꯝꯇ ꯃꯔꯝꯗꯣ ꯍꯥꯏꯕꯤꯔꯛꯑꯣ